ꯍꯥꯏꯌꯨ ꯍꯥꯏꯌꯨ ꯀꯔꯝ ꯀꯥꯟꯅꯣ ꯆꯠꯀꯗꯧꯔꯤꯁꯤꯕꯣ ꯏꯔꯥꯡ ꯂꯩꯕꯅꯤꯅ ꯉꯁꯤ ꯃꯔꯤ ꯃꯉꯥꯅꯤ ꯂꯩꯔꯒ ꯆꯠꯁꯤꯗꯅ ꯌꯦꯡꯁꯥꯡ ꯆꯤꯀꯟ ꯈꯔ ꯊꯣꯡꯉꯒ ꯄꯨꯈ꯭ꯔꯁꯦ ꯀꯔꯤꯗꯨ ꯑꯛꯕꯔꯗꯨꯁꯨ ꯍꯧꯔꯣ ꯑꯗꯨꯗꯨꯒ ꯑꯩꯈꯣꯏ ꯃꯤ ꯃꯔꯤ ꯃꯉꯥ ꯆꯠꯂꯁꯦ ꯏꯔꯥꯡꯁꯤ ꯃꯑꯣꯡ ꯌꯦꯡꯉꯒ